ꯑꯩꯈꯣꯏꯒꯤ ꯖꯤꯂꯥꯗ ꯍꯥꯏꯕꯗꯤ ꯏꯝꯐꯥꯜ ꯋꯦꯁ ꯖꯤꯂꯥꯗ ꯇꯣꯉꯥꯟ ꯇꯣꯉꯥꯟꯕ ꯖꯥꯇꯤ ꯐꯨꯔꯨꯞ ꯀꯌꯥ ꯑꯃ ꯆꯥꯛꯇꯥꯃꯤꯅꯗꯨꯅ ꯂꯩ ꯃꯔꯝ ꯑꯗꯨꯅ ꯑꯩꯈꯣꯏꯒꯤ ꯖꯤꯂꯥꯒꯤ ꯑꯣꯏꯅꯗꯤ ꯑꯈꯟꯅꯕ ꯈꯨꯅꯥꯏꯒꯤ ꯑꯣꯏꯕ ꯆꯠꯅꯕꯤ ꯍꯥꯏꯕ ꯑꯃ ꯂꯩꯇꯦ ꯍꯥꯏꯕꯗꯤ ꯖꯥꯠ ꯖꯥꯠꯇꯨꯒꯤ ꯃꯁꯥ ꯃꯁꯥꯒꯤ ꯊꯥꯖꯅꯕ ꯆꯠꯅꯕꯤ ꯑꯗꯨ ꯑꯣꯏꯅ ꯏꯟꯅꯩ ꯁꯝꯅ ꯍꯥꯏꯔꯕꯗ ꯑꯩꯈꯣꯏꯒꯤ ꯀꯕꯨꯏ ꯏꯆꯤꯜ ꯏꯅꯥꯎꯁꯤꯡꯒꯤ ꯃꯇꯝ ꯀꯨꯝꯃꯩ ꯍꯥꯏꯔꯒꯅ ꯒꯥꯡꯉꯥꯏ ꯑꯗꯒꯤ ꯑꯩꯈꯣꯏ ꯃꯩꯇꯩꯒꯤ ꯂꯥꯏ ꯍꯔꯥꯎꯕ ꯃꯨꯁꯂꯤꯝ ꯏꯆꯤꯟ ꯏꯅꯥꯎꯁꯤꯡꯒꯤ ꯏꯗ ꯑꯗꯒꯤ ꯈ꯭ꯔꯤꯁꯇꯦꯟ ꯏꯆꯤꯟ ꯏꯅꯥꯎꯁꯤꯡꯒꯤꯅ ꯈ꯭ꯔꯤꯁꯃꯥꯥꯁ ꯁꯨꯃꯥꯏꯅ ꯑꯗꯨꯝ ꯄꯨꯂꯞ ꯑꯗꯨꯝ ꯇꯣꯉꯥꯟ ꯇꯣꯉꯥꯟꯕ ꯃꯈꯜ ꯃꯈꯜꯒꯤ ꯀꯨꯝꯍꯩ ꯑꯗꯒꯤ ꯊꯥꯖꯅꯕꯤꯁꯤꯡ ꯑꯗꯨ ꯃꯇꯨꯡ ꯏꯜꯂꯒ ꯑꯗꯨꯝ ꯆꯠꯂꯤ